ꯍꯜꯂꯣ ꯁꯤ ꯈꯨꯟꯌꯥꯏꯒꯤ ꯔꯖꯤꯕ ꯑꯣꯏꯕꯤꯔꯕꯣ ꯑꯩꯁꯤ ꯀꯩꯅꯣꯒꯤ ꯀꯔꯥꯝꯒꯤ ꯖꯦꯅꯔꯦꯜꯅꯦꯕꯀꯣ ꯑꯗꯣ ꯉꯔꯥꯡꯗꯨ ꯕꯥꯖꯥꯔ ꯃꯄꯥꯟꯗ ꯃꯤ ꯑꯃ ꯅꯣꯡꯃꯩꯅ ꯀꯥꯄꯝꯃꯦ ꯍꯥꯏꯒꯨꯝ ꯇꯧꯋꯦꯕ

ꯑꯗꯣ ꯍꯣꯏ ꯑꯗꯨ ꯑꯗꯨ ꯑꯗꯨꯒꯤ ꯃꯅꯥꯛ ꯅꯛꯄꯗꯩ ꯑꯣꯏꯗꯣꯏꯅꯤꯀꯣ ꯏꯌꯥꯝꯕ ꯑꯥ ꯑꯗꯨꯗ ꯉꯔꯥꯡ ꯊꯣꯛꯏ ꯊꯧꯗꯣꯛꯁꯤ ꯄꯨꯡ ꯀꯌꯥꯃꯨꯛꯇ ꯑꯣꯏꯗꯣꯏꯅꯣ ꯎꯝ ꯑꯥ ꯑꯗꯣ ꯍꯥꯏꯔꯤ ꯃꯤꯁꯤ ꯆꯍꯤ ꯀꯌꯥꯃꯨꯛ ꯁꯨꯔꯕ ꯃꯤꯒ ꯑꯣꯏꯗꯣꯏꯅꯣ

ꯑꯣ ꯑꯣ ꯑꯣ ꯑꯣ ꯍꯣꯏ ꯑꯗꯨꯒ ꯀꯩꯅꯣꯒꯤ ꯄꯨꯡꯁꯨ ꯅꯨꯃꯤꯗꯥꯡꯅꯦ ꯍꯥꯏ ꯑꯗꯣ ꯃꯥꯒ ꯂꯥꯛꯃꯤꯟꯅꯕ ꯌꯥꯎꯈꯤꯕ꯭ꯔꯣ ꯅꯠꯇ꯭ꯔꯒꯅ ꯃꯁꯤ ꯀꯃꯥꯏꯅ ꯇꯧꯔꯒ

ꯍꯥꯏꯗꯤ ꯅꯨꯄꯥꯁꯤ ꯎꯝ ꯅꯨꯄꯥꯁꯤ ꯍꯧꯖꯤꯛ ꯀꯔꯤ ꯍꯣꯁꯄꯤꯇꯥꯜꯗ ꯄꯨꯈꯠꯂ ꯊꯝꯃꯤꯅꯣ ꯃꯥꯁꯦ

ꯃꯤꯁꯤ ꯀꯩꯅꯣ ꯃꯈꯥ ꯂꯩꯀꯥꯏ ꯗꯩꯅꯦꯁꯨ ꯍꯥꯏꯔꯦꯀꯣ ꯑꯗꯣ ꯍꯥꯟꯅ ꯃꯣꯏꯁꯤ ꯀꯩꯅꯣ ꯃꯣꯏ ꯃꯁꯦꯜ ꯂꯥꯛꯃꯤꯟꯅꯔꯒ ꯇꯧꯕꯗꯤ ꯅꯠꯇꯦꯀꯣ

ꯑꯣ ꯃꯣꯏ ꯃꯁꯛ ꯈꯪꯍꯧꯗ꯭ꯔꯦꯕ ꯑꯗꯣ ꯑꯣ ꯍꯣꯏ ꯌꯥꯝ ꯅꯨꯡꯉꯥꯏꯖꯔꯦ ꯑꯗꯨꯗꯤ